ꯊꯥꯡ ꯇꯥ ꯍꯥꯏꯔꯤꯕ ꯃꯁꯥꯟꯅ ꯑꯁꯤ ꯑꯩꯈꯣꯏꯒꯤ ꯏꯄꯥ ꯏꯄꯨꯀꯤ ꯍꯥꯛꯇꯛꯇꯒꯤ ꯁꯥꯟꯅꯔꯛꯂꯕ ꯃꯁꯥꯟꯅ ꯑꯃꯅꯤ ꯃꯁꯤꯒꯤ ꯃꯁꯥꯟꯅ ꯑꯁꯤꯅ ꯑꯩꯈꯣꯏꯒꯤ ꯃꯩꯇꯩꯒꯤ ꯑꯣꯏꯕ ꯅꯥꯠ ꯂꯥꯏꯅꯤꯡ ꯂꯥꯏꯁꯣꯟꯒꯤ ꯁꯛꯇꯝꯁꯨ ꯇꯥꯛꯂꯤ ꯃꯁꯤ ꯑꯗꯨꯗꯁꯨ ꯅꯠꯇꯅ ꯊꯥꯡ ꯇꯥ ꯍꯥꯏꯔꯤꯕ ꯃꯁꯥꯟꯅ ꯑꯁꯤ ꯁꯥꯟꯅꯕ ꯁꯥꯟꯅꯔꯨꯕ ꯃꯇꯝꯗ ꯃꯤꯅ ꯑꯦꯇꯦꯛ ꯇꯧꯔꯛꯄ ꯃꯇꯝꯗ ꯑꯈꯣꯏꯅ ꯗꯤꯐꯦꯟ ꯇꯧꯕꯗ ꯂꯥꯏꯅꯁꯨ ꯊꯣꯛꯏ ꯏꯁꯇꯦꯃꯤꯅꯥꯁꯨ ꯂꯩ